ꯑꯩꯒꯤ ꯂꯩꯀꯣꯜꯗ ꯊꯥꯅꯕ ꯂꯩ ꯄꯥꯝꯕꯤ ꯑꯣꯏꯒꯦꯔꯥ ꯄꯥꯝꯕꯤꯁꯤꯡ ꯑꯁꯤ ꯑꯩꯅ ꯕꯖꯥꯔꯗꯒꯤ ꯂꯩꯔꯛꯄꯁꯨ ꯌꯥꯎꯋꯤ ꯅꯠꯇ꯭ꯔꯒ ꯑꯩꯒꯤ ꯂꯩꯔꯤꯕ ꯇꯤꯟꯅꯔꯤꯕ ꯃꯔꯨꯞ ꯃꯄꯥꯡꯁꯤꯡꯒꯤ ꯃꯌꯨꯝꯗꯒꯤ ꯑꯩꯅ ꯆꯥꯔ ꯑꯣꯏꯅ ꯂꯧꯔꯒ ꯊꯥꯖꯕꯁꯨ ꯌꯥꯎꯋꯤ ꯊꯥꯖꯕꯁꯨ ꯌꯥꯎꯋꯤ ꯍꯧꯖꯤꯛꯇꯤ ꯂꯩ ꯑꯩꯅ ꯄꯥꯝꯖꯕ ꯂꯩ ꯈꯨꯗꯤꯡꯃꯛ ꯐꯪꯗꯕ ꯂꯩꯇꯦ ꯕꯖꯥꯔꯗꯁꯨ ꯂꯩ ꯄꯥꯝꯕꯤ ꯀꯌꯥ ꯂꯩ ꯄꯥꯝꯕꯤ ꯀꯌꯥ ꯐꯪꯉꯦ ꯑꯩꯅ ꯑꯄꯥꯝ ꯑꯄꯥꯝꯕ ꯂꯩ ꯄꯥꯝꯕꯤꯁꯤꯡ ꯐꯪꯉꯦ ꯑꯗꯨ ꯂꯩ ꯄꯥꯝꯕꯤꯁꯤꯡ ꯐꯪꯉꯦ

ꯂꯩꯀꯣꯜ ꯑꯁꯤꯗ ꯑꯩꯅ ꯂꯩꯀꯣꯜ ꯑꯁꯤꯗ ꯍꯧꯔꯤꯕ ꯄꯥꯝꯕꯤꯁꯤꯡ ꯑꯁꯤ ꯁꯨꯝ ꯁꯨꯃꯥꯏꯅ ꯇꯧꯔ ꯑꯩꯅ ꯁꯦꯝꯖꯔꯛꯑꯒ ꯁꯨꯝꯃꯥꯏꯅ ꯇꯧꯖꯕꯅꯤ